ꯑꯩꯈꯣꯏꯒꯤ ꯃꯅꯤꯄꯨꯔꯤ ꯃꯤꯌꯥꯝꯅ ꯑꯩꯈꯣꯏꯒꯤ ꯂꯣꯜꯁꯦ ꯆꯥꯎꯊꯣꯛꯅꯕꯒꯤ ꯗꯃꯛꯇ ꯑꯩꯈꯣꯏꯅ ꯑꯌꯥꯝꯕ ꯃꯇꯝꯗ ꯑꯩꯈꯣꯏꯒꯤ ꯂꯣꯜꯁꯤ ꯌꯥꯝꯅ ꯑꯩꯈꯣꯏꯅ ꯊꯥꯛ ꯋꯥꯡꯅ ꯊꯝꯖꯩ ꯑꯩꯈꯣꯏꯅ ꯊꯥꯛ ꯋꯥꯡꯅ ꯊꯝꯕꯗꯨꯅ ꯑꯩꯈꯣꯏꯅ ꯊꯕꯛ ꯇꯧꯕ ꯃꯇꯝꯗ ꯑꯩꯈꯣꯏꯒꯤ ꯂꯣꯜꯁꯤ ꯈꯛꯇ ꯁꯤꯖꯤꯟꯅꯅꯕ ꯃꯐꯝ ꯑꯇꯩꯗ ꯑꯣꯏꯔꯁꯨ ꯍꯣꯠꯅꯖꯩ